ꯎꯝ ꯍꯂꯣ ꯑ ꯑꯣ ꯀꯔꯤ ꯂꯝꯗꯩ ꯂꯥꯛꯏꯅꯣ ꯑꯣ ꯀꯔꯥꯏꯗ ꯀꯗꯥꯏꯗ ꯀꯣꯏꯒꯦ ꯍꯥꯏꯅꯣ ꯑ ꯑꯣ ꯑꯣ ꯍꯧꯖꯤꯛ ꯕꯥꯔꯨꯅꯤ ꯀꯥꯕ ꯃꯇꯝꯗꯤ ꯅꯠꯇꯦꯕꯀꯣ ꯕꯥꯔꯨꯅꯤ ꯀꯥꯕ ꯃꯇꯝꯗꯤ ꯑꯩꯈꯣꯏꯒꯤ ꯁꯖꯤꯕꯨ ꯁꯖꯤꯕꯨ ꯈꯪꯕ꯭ꯔꯣ ꯁꯖꯤꯕꯨ ꯍꯥꯏꯕꯗꯤ ꯀꯥꯂꯦꯟ ꯃꯩꯇꯩ ꯆꯩꯔꯥꯎꯕꯗꯨ ꯈꯪꯕ꯭ꯔꯣ ꯑ ꯆꯩꯔꯥꯎ ꯃꯃꯥꯡꯗꯗꯤ ꯀꯥꯅꯕꯅꯦꯕꯀꯣ ꯎꯝ ꯑꯗꯨ ꯁꯣꯝꯅ ꯒꯨꯍꯥꯇꯤꯗꯒꯤ ꯂꯥꯛꯄꯅꯤꯅꯅꯦ ꯒꯨꯍꯥꯇꯤꯗꯩ ꯂꯥꯛꯄꯅꯤꯅ ꯀꯥꯗ꯭ꯔꯒꯗꯤ ꯍꯟꯕꯗꯨ ꯅꯨꯡꯉꯥꯏꯔꯔꯣꯏ ꯑꯗꯨ ꯍꯣꯏ ꯀꯥꯅꯅꯕꯗꯣ ꯑꯩ ꯁꯤꯜꯂꯛꯑꯒꯦ ꯀꯩ ꯅꯨꯃꯤꯠꯇ ꯍꯧꯖꯤꯛ ꯏꯝꯐꯥꯜꯗ ꯌꯧꯔꯛꯑꯕꯣ ꯌꯧꯔꯛꯇ꯭ꯔꯤꯕꯣ ꯀꯩ ꯍꯣꯇꯦꯜꯗ ꯂꯩꯔꯤꯅꯣ ꯕꯤ ꯑꯣ ꯁꯤꯒꯤ ꯍꯣꯇꯦꯜꯗ ꯅꯤꯔꯃꯂꯥ ꯍꯣꯇꯦꯜꯗ ꯑꯣ ꯀꯩ ꯅꯨꯃꯤꯠꯇ ꯊꯨꯡꯉꯤꯅꯣ ꯅꯍꯥꯟ ꯍꯥꯏꯁꯦ ꯀꯩ ꯅꯨꯃꯤꯠꯅꯣ ꯑꯣ ꯄꯨꯡ ꯀꯌꯥ ꯑꯗꯥꯏꯗ ꯊꯨꯡꯉꯤꯅꯣ ꯑꯣ ꯑꯇꯩ ꯂꯝꯗꯗꯤ ꯆꯠꯄꯤꯔꯨꯔꯕꯣ ꯑꯣ ꯕꯥꯔꯨꯅꯤ ꯍꯥꯟꯅ ꯀꯥꯒꯦ ꯁꯤꯅꯦꯕ ꯑꯣ ꯑꯗꯨꯗꯤ ꯕꯥꯔꯨꯅꯤꯁꯦ ꯐꯦꯃꯤꯂꯤꯒ ꯂꯥꯛꯏꯔꯣ ꯅꯠꯇ꯭ꯔꯒ ꯅꯇꯣꯝꯇꯔꯣ ꯎꯝ ꯑꯗꯨꯏ ꯑꯣꯏ ꯇꯥꯔꯗꯤ ꯒꯥꯔꯤꯗ ꯑꯗꯨꯝ ꯀꯥꯕꯅ ꯐꯗꯧ ꯃꯥꯜꯂꯦ ꯈꯣꯡꯅ ꯆꯠꯄꯕꯨꯗꯤꯅꯦ ꯒꯥꯔꯤꯗ ꯑꯗꯨꯝ ꯀꯥꯕꯗꯣ ꯑꯗꯨꯅ ꯐꯗꯧ ꯃꯥꯜꯂꯦꯕ ꯌꯥꯏꯌꯦ ꯉꯝꯃꯤ ꯑꯗꯨꯒ ꯃꯇꯦꯛ ꯑꯃꯕꯨꯗꯤ ꯈꯣꯡꯅ ꯀꯥ ꯇꯥꯔꯦ ꯁꯤꯗꯒꯤꯅꯦ ꯁꯤꯗꯒꯤ ꯈꯣꯡꯅ ꯆꯠꯂꯒꯗꯤ ꯋꯥꯕꯗ ꯂꯣꯏꯔꯅꯤꯕꯀꯣ ꯑꯗꯨꯅ ꯒꯥꯔꯤꯗ ꯆꯠꯂꯒ ꯑꯩꯈꯣꯏꯒꯤ ꯒꯣꯔꯣꯅꯣꯒꯣꯔꯑꯅ ꯃꯈꯣꯡꯗ ꯂꯥꯏ ꯑꯃ ꯂꯩꯌꯦꯕꯀꯣ ꯑ ꯑꯗꯨꯗꯣ ꯈꯣꯏꯔꯝꯃꯒꯅꯦ ꯑꯗꯨ ꯈꯣꯏꯔꯣꯝꯃꯒ ꯑꯗꯨꯝ ꯀꯥꯕ ꯌꯥꯔꯅꯤ ꯃꯌꯥꯝꯅ ꯎꯁꯣꯞꯀ ꯀꯠꯅꯕꯗꯣ ꯑꯧ

ꯎꯝ ꯍꯧꯖꯤꯛꯀꯤ ꯂꯥꯏꯐꯝꯁꯦ ꯑꯩꯈꯣꯏ ꯃꯩꯇꯩꯒꯤꯗꯤ ꯌꯥꯝꯅ ꯁꯦꯡꯕ ꯂꯥꯏꯐꯝꯅꯦꯅ ꯑꯩꯈꯣꯏꯒꯤ ꯃꯤ ꯁꯤꯔꯀꯥꯟꯗ ꯑꯩꯈꯣꯏꯒꯤ ꯑꯁꯇꯤꯗꯣ ꯈꯪꯕꯤꯕ꯭ꯔꯣ ꯑꯪ ꯑ ꯑꯗꯨꯒ ꯊꯥꯗꯕ ꯃꯐꯝꯅꯦꯕ ꯌꯥꯝ ꯐꯕ ꯑꯁꯦꯡꯕ ꯂꯥꯏꯐꯝ ꯃꯐꯝꯅꯦꯕ ꯑꯗꯨꯗ ꯃꯈꯣꯡ ꯑꯣꯏꯔꯒꯅꯦ ꯍꯧꯖꯤꯛꯀꯤ ꯕꯥꯔꯨꯅꯤ ꯆꯤꯡ ꯃꯍꯥꯗꯦꯕꯁꯤꯅ ꯃꯊꯛꯇ ꯂꯩꯗꯣꯏꯅꯦꯕ ꯃꯃꯤꯡ ꯌꯥꯝ ꯇꯥꯒ꯭ꯔꯕꯣ ꯑꯗꯨꯅꯦ ꯂꯥꯏꯐꯝ ꯂꯥꯏꯐꯝ ꯑꯁꯦꯡꯕ ꯃꯥꯁꯦ ꯋꯥꯡꯗꯤ ꯌꯥꯝꯅ ꯋꯥꯡꯉꯦꯕꯀꯣ ꯋꯥꯡꯉꯒꯁꯨ ꯍꯥꯅꯗꯤ ꯈꯣꯡꯅ ꯆꯠꯅꯔꯝꯃꯦ ꯑꯗꯨ ꯍꯧꯖꯤꯛꯇꯤ ꯀꯣꯏꯂꯥꯁ ꯊꯥꯔꯕꯅꯤꯅꯅꯦ ꯍꯧꯖꯤꯛꯇꯤ ꯀꯣꯏꯂꯥꯁ ꯊꯥꯔꯕꯅꯤꯅ ꯃꯥꯗꯣ ꯒꯥꯔꯤꯗ ꯑꯗꯨꯝ ꯀꯥꯕꯗꯣ ꯌꯥꯔꯦꯕ ꯃꯐꯝꯗꯨ ꯎꯔ ꯈꯪꯅꯤ ꯌꯥꯝꯅ ꯐꯖꯅ ꯄꯨꯛꯅꯤꯡ ꯅꯨꯡꯁꯤꯅ ꯐꯖꯒ꯭ꯔꯕ ꯃꯐꯝꯅꯤ ꯁꯣꯝ ꯍꯧꯖꯤꯛ ꯀꯔꯥꯏ ꯂꯩꯕꯤꯔꯤꯒꯦ

ꯑ ꯑꯗꯨꯒꯤ ꯏꯁꯇ꯭ꯔꯤꯠ ꯐꯨꯠꯇꯨꯗ ꯑꯩꯈꯣꯏꯒꯤꯅꯦ ꯑꯣ ꯇꯥꯕꯤꯔꯤꯕ꯭ꯔꯣ ꯑꯩꯈꯣꯏꯒꯤ ꯑꯗꯨꯒꯤ ꯏꯁꯇ꯭ꯔꯤꯠ ꯐꯨꯠꯇꯨꯗ ꯑꯩꯈꯣꯏ ꯁꯤꯗꯒꯤ ꯑꯩꯈꯣꯏ ꯑꯉꯥꯡ ꯑꯃ ꯐꯝꯕꯅꯦ ꯊꯣꯏ ꯀꯧꯕꯅꯦ ꯃꯁꯛꯀ ꯌꯥꯝ ꯐꯖꯕꯅꯦ ꯃꯥ ꯍꯧꯖꯤꯛ ꯑꯂꯨ ꯈꯦꯠꯂꯝꯕ ꯌꯥꯏꯌꯦꯕꯀꯣ ꯑꯂꯨ ꯀꯟꯅ ꯈꯦꯠꯂꯝꯒꯅꯤ ꯃꯥ ꯍꯧꯖꯤꯛ ꯅꯪ ꯍꯥꯟꯅ ꯈꯪꯉꯝꯃꯗꯤ ꯅꯪ ꯍꯥꯟꯅ ꯈꯪꯉꯝꯃꯗꯤꯅꯦ ꯃꯥꯒꯤ ꯍꯣꯇꯦꯜꯗꯨꯗ ꯆꯥꯕꯗ ꯌꯥꯝ ꯍꯥꯎꯕꯅꯦ ꯆꯤꯛꯀꯟ ꯁꯃꯣꯁꯥꯒꯗꯣ ꯑꯗꯩ ꯃꯣꯏꯒꯤ ꯀꯣꯐꯤꯒꯗꯨ ꯌꯥꯝ ꯍꯥꯎꯕꯅꯤ ꯑꯗꯨ ꯕꯥꯔꯨꯅꯤꯁꯤꯅ ꯀꯩ ꯅꯨꯃꯤꯠꯇꯅꯣ ꯈꯣꯏꯔꯝꯗꯣꯏꯁꯤꯅ ꯕꯥꯔꯨꯅꯤꯁꯤꯅ ꯀꯩ ꯅꯨꯃꯤꯠꯇ ꯈꯣꯏꯔꯝꯕ ꯂꯥꯛꯀꯦ ꯍꯥꯏꯅꯣ ꯅꯣꯡꯃꯥꯏꯖꯤꯡꯗ ꯈꯣꯏꯔꯝꯕꯅ ꯐꯩ ꯅꯣꯡꯃꯥꯏꯖꯤꯡꯗ ꯎꯝ ꯑꯣ ꯑꯗꯨꯗꯤ ꯅꯣꯡꯃꯥꯏꯖꯤꯡꯗ ꯂꯥꯛꯑꯒꯗꯤ ꯁꯪꯒꯣꯝ ꯍꯣꯏ ꯑꯗꯨꯃꯥꯏ ꯊꯧꯗꯣꯔꯛꯄꯅ ꯐꯔꯅꯤ ꯁꯪꯒꯣꯝ ꯈꯔ ꯌꯥꯎꯕꯤꯔꯛꯑꯣ ꯑꯧ ꯃꯍꯥꯗꯦꯕꯗ ꯍꯩꯕꯗꯣ ꯁꯪꯒꯣꯝ ꯍꯩꯕ ꯌꯥꯝꯅ ꯃꯍꯩ ꯆꯥꯎꯋꯦ ꯍꯥꯏꯅꯩꯕꯀꯣ ꯇꯥꯕꯤꯔꯦꯀꯣ ꯑꯗꯨꯅ ꯁꯪꯒꯣꯝꯗꯣ ꯄꯨꯕꯤꯔꯛꯑꯒ ꯁꯪꯒꯣꯝꯗꯣ ꯍꯩꯕꯤꯔꯣ ꯑꯗꯒꯤ ꯑꯣꯛ ꯍꯤꯗꯥꯛꯒꯥꯏꯅ ꯇꯥꯕꯤꯔꯕ ꯑꯣꯛ ꯍꯤꯗꯥꯛ ꯀꯥꯏꯅ ꯇꯥꯕꯤꯔꯕꯕ ꯁꯪꯒꯣꯏꯗꯩꯅꯤ ꯑꯗꯨꯁꯨ ꯃꯍꯥꯗꯦꯕꯗ ꯀꯠꯄ ꯌꯥꯝ ꯐꯩꯀ ꯍꯥꯏꯅꯩꯕꯀꯣ ꯑꯗꯨꯁꯨ ꯄꯨꯕꯤꯔꯛꯑꯒ ꯀꯠꯄꯤꯔꯣ ꯁꯣꯝꯁꯤ ꯍꯧꯖꯤꯛ ꯃꯣꯃꯣ ꯀꯟꯅ ꯅꯝꯃꯤꯕ ꯃꯥꯜꯂꯤ ꯍꯣꯏ ꯑꯗꯨꯗꯤ ꯐꯣꯟꯗ ꯄꯥꯎꯅꯔꯁꯤ ꯑꯗꯨꯒ ꯂꯥꯛꯄꯤꯔꯣꯀꯣ ꯎꯝ ꯎꯝ ꯑꯗꯨꯗꯤ ꯍꯣꯏ ꯍꯣꯏ ꯑꯌꯨꯛ ꯁꯟꯗꯦꯗ ꯂꯥꯛꯀꯅꯤ ꯍꯥꯏꯕꯒꯤ ꯁꯦꯇꯔꯗꯦꯒꯤ ꯅꯨꯡꯗꯥꯡꯗꯣ ꯑꯗꯨꯗ ꯄꯨꯡ ꯑꯁꯨꯛꯇ ꯂꯥꯛꯀꯅꯤ ꯍꯥꯏꯕꯗꯨꯃ ꯄꯥꯎ ꯐꯥꯎꯕꯤꯔꯛꯑꯣꯀꯣ ꯑ ꯑ ꯍꯣꯏ ꯍꯣꯏ